ꯍꯧꯖꯤꯛꯀꯤ ꯃꯇꯝꯁꯤꯗ ꯁꯃꯥꯔꯠꯐꯣꯟ ꯊꯣꯂꯛꯄꯅ ꯃꯔꯝ ꯑꯣꯏꯔꯒ ꯍꯧꯔꯛꯂꯤꯕ ꯑꯉꯥꯡꯁꯤꯡ ꯑꯁꯤ ꯃꯣꯕꯥꯏꯜ ꯐꯣꯟ ꯁꯃꯥꯔꯠꯐꯣꯟꯁꯤꯡ ꯑꯁꯤ ꯁꯤꯖꯟꯅꯕꯒꯤ ꯆꯥꯡ ꯌꯥꯝꯅ ꯋꯥꯡꯈꯠꯂꯦ ꯃꯁꯤꯅ ꯑꯉꯥꯡꯁꯤꯡ ꯑꯁꯤꯒꯤ ꯕ꯭ꯔꯦꯟꯗ ꯃꯤꯠꯇ ꯁꯣꯛꯍꯟꯕ ꯑꯃꯗꯤ ꯃꯁꯥꯅ ꯇꯧꯒꯗꯕ ꯃꯊꯧ ꯃꯁꯛ ꯈꯪꯉꯛꯇꯕꯅ ꯆꯤꯡꯕ ꯁꯤꯒꯨꯝꯕ ꯈꯨꯗꯣꯡ ꯆꯥꯗꯕ ꯀꯌꯥꯁꯤ ꯑꯩꯈꯣꯏꯅ ꯊꯦꯡꯅꯩ ꯑꯁꯨꯝꯅ ꯑꯉꯥꯡꯁꯤꯡ ꯑꯁꯤ ꯑꯩꯈꯣꯏꯅ ꯃꯈꯣꯏꯕꯨ ꯑꯐꯕ ꯂꯝꯕꯤꯗ ꯂꯝꯖꯤꯡꯕꯤꯅꯕꯒꯤꯗꯃꯛꯇ ꯑꯩꯈꯣꯏꯅ ꯃꯈꯣꯏꯒꯤꯗꯃꯛꯇ ꯇꯧꯕ ꯌꯥꯕꯁꯤꯡ ꯈꯔꯗꯤ ꯃꯈꯣꯏꯅ ꯄꯥꯏꯔꯤꯕ ꯐꯣꯟ ꯑꯁꯤ ꯌꯥꯔꯤꯕ ꯃꯈꯩ ꯄꯥꯏꯍꯟꯗꯕ ꯃꯈꯣꯏꯅ ꯄꯤꯛꯂꯤꯉꯩꯗꯒꯤ ꯍꯧꯅ ꯐꯣꯟ ꯄꯥꯏꯕꯒꯤ ꯍꯩꯅꯕꯤ ꯑꯁꯤ ꯃꯈꯣꯏꯗꯒꯤ ꯊꯥꯗꯣꯛꯅꯕ ꯑꯩꯈꯣꯏꯅ ꯍꯣꯠꯅꯕ ꯇꯥꯏ ꯃꯈꯣꯏꯗ ꯐꯣꯟ ꯄꯤꯁꯜꯂꯣꯏꯗꯕꯅꯤ ꯑꯉꯥꯡ ꯀꯞꯄꯦ ꯍꯥꯏꯗꯨꯅ ꯑꯉꯥꯡ ꯁꯦꯟꯅꯕ ꯋꯥꯏ ꯍꯥꯏꯗꯨꯅ ꯐꯣꯟ ꯄꯥꯏꯍꯟꯕ ꯑꯁꯤ ꯑꯆꯧꯕ ꯃꯥꯡꯖꯕ ꯑꯃꯅꯤ ꯃꯁꯤꯅ ꯇꯨꯡꯗ ꯐꯠꯇꯕ ꯀꯌꯥꯁꯨ ꯑꯣꯏꯔꯛꯂꯣꯏ ꯍꯥꯏꯅꯤꯡꯉꯥꯏ ꯂꯩꯇꯦ ꯃꯁꯤꯒꯤ ꯍꯦꯕꯤꯠ ꯑꯁꯤ ꯑꯁꯨꯝ ꯂꯩꯍꯜꯂꯕꯗꯤ ꯁꯣꯏꯗꯅ ꯑꯃꯥꯡꯕ ꯀꯌꯥꯁꯨ ꯂꯥꯛꯀꯅꯤ ꯑꯃꯁꯨꯡ ꯃꯁꯤ ꯑꯁꯨꯝꯅ ꯑꯉꯥꯡꯁꯤꯡ ꯑꯁꯤ ꯂꯩꯀꯥꯏ ꯑꯃꯗ ꯂꯩꯔꯤꯕ ꯑꯉꯥꯡꯁꯤꯡ ꯑꯁꯤ ꯃꯍꯥꯛꯀꯤ ꯃꯔꯣꯜꯗ ꯂꯩꯔꯤꯕꯁꯤꯡꯒ ꯇꯣꯠꯅ ꯇꯤꯟꯅꯍꯟꯗꯨꯅ ꯁꯥꯟꯅꯍꯜꯂꯕꯗꯤ ꯐꯣꯟ ꯄꯥꯏꯕꯒꯤ ꯆꯥꯡꯁꯨ ꯍꯟꯊꯔꯛꯀꯅꯤ ꯑꯃꯗꯤ ꯃꯤꯔꯛ ꯇꯤꯟꯕꯒꯤ ꯂꯧꯁꯤꯡꯅꯆꯤꯡꯕꯁꯨ ꯃꯁꯥꯗ ꯐꯪꯂꯛꯀꯅꯤ ꯑꯁꯨꯝꯕꯁꯤꯡ ꯑꯁꯤ ꯇꯧꯕ ꯌꯥꯕ ꯁꯤꯡꯅꯤ